ꯑꯦꯛꯁꯟ ꯅꯍꯥꯛꯅ ꯂꯩꯔꯤꯕ ꯁꯍꯔ ꯁꯍꯔ ꯃꯆꯥꯗ ꯌꯣꯟꯕ ꯔꯦꯁꯇꯨꯔꯦꯟꯒꯤ ꯔꯦꯇꯤꯡꯁꯤꯡ ꯑꯗꯨ ꯆꯦꯛ ꯇꯧ ꯆꯥꯎꯔꯥꯛꯄ ꯃꯑꯣꯡ ꯅꯍꯥꯛꯅ ꯑꯅꯧꯕ ꯔꯦꯁꯇꯨꯔꯦꯟ ꯑꯃꯗꯒꯤ ꯑꯆꯥ ꯑꯊꯛ ꯑꯣꯗꯔ ꯇꯧꯕ ꯄꯥꯝꯂꯤ ꯑꯃꯁꯨꯡ ꯑꯣꯗꯔ ꯇꯧꯗ꯭ꯔꯤꯉꯩ ꯃꯃꯥꯡꯗ ꯅꯍꯥꯛꯅ ꯔꯦꯇꯤꯡ ꯔꯦꯇꯤꯡ ꯑꯃꯁꯨꯡ ꯔꯤꯚ꯭ꯌꯨꯁꯤꯡ ꯆꯦꯛ ꯇꯧꯕ ꯄꯥꯝꯂꯤ ꯔꯦꯁꯇꯨꯔꯦꯟ ꯑꯗꯨꯒꯤ ꯑꯐ ꯐꯠꯇꯕꯒꯤ ꯃꯇꯥꯡꯗ ꯅꯍꯥꯛꯀꯤ ꯃꯔꯨꯞ ꯑꯃꯗ ꯅꯠꯇ꯭ꯔꯒ ꯑꯆꯥ ꯑꯊꯛ ꯑꯣꯗꯔ ꯇꯧꯕꯒꯤ ꯑꯦꯞ ꯑꯃꯗ ꯅꯠꯇ꯭ꯔꯒ ꯒꯨꯒꯜꯗ ꯍꯪꯉꯨ